ꯑꯩꯍꯥꯛ ꯕꯦꯠꯃꯤꯇꯟ ꯁꯥꯟꯅꯕꯁꯤ ꯌꯥꯝ ꯄꯥꯝꯖꯩ ꯕꯦꯠꯃꯤꯇꯟ ꯍꯥꯏꯔꯤꯕ ꯃꯁꯥꯟꯅ ꯑꯁꯦ ꯍꯛꯆꯥꯡ ꯑꯃꯁꯨꯡ ꯋꯥꯈꯜꯒꯤ ꯂꯧꯁꯤꯡ ꯍꯦꯟꯒꯠꯍꯜꯂꯤ ꯍꯛꯆꯥꯡ ꯑꯃꯁꯨꯡ ꯋꯥꯈꯜ ꯌꯥꯡꯍꯜꯂꯤ ꯑꯗꯨꯒ ꯑꯅꯥꯕ ꯐꯤꯖꯤꯀꯦꯜꯂꯤ ꯐꯤꯠ ꯑꯣꯏꯍꯜꯂꯤ ꯑꯗꯨꯒ ꯃꯦꯟꯇꯦꯜꯂꯤꯁꯨ ꯐꯤꯠ ꯑꯣꯏꯍꯜꯂꯤ ꯑꯅꯥꯕ ꯀꯌꯥꯗꯒꯤ ꯉꯥꯛꯊꯣꯛꯏ ꯕꯦꯠꯃꯤꯇꯟ ꯁꯥꯟꯅꯕꯅ ꯍꯛꯆꯥꯡꯗꯒꯤ ꯐꯠꯇꯕ ꯒ꯭ꯂꯥꯟꯁꯤꯡ ꯁ꯭ꯋꯨꯠ ꯒ꯭ꯂꯥꯟꯁ ꯍꯨꯃꯥꯡ ꯑꯣꯏ ꯑꯣꯟꯊꯣꯛꯇꯨꯅ ꯑꯩꯈꯣꯏ ꯃꯤꯑꯣꯏꯕꯗ ꯀꯥꯅꯕ ꯌꯥꯝꯅ ꯄꯤ ꯌꯥꯝꯅ ꯅꯨꯡꯉꯥꯏꯍꯜꯂꯤ ꯕꯦꯠꯃꯤꯇꯟ ꯁꯥꯟꯅꯕꯁꯤꯒꯤ ꯀꯥꯅꯕꯗꯤ ꯑꯁꯨꯛꯀꯤ ꯃꯇꯤꯛ ꯂꯩꯈ꯭ꯔꯦ ꯈꯔ ꯍꯥꯏꯔꯒꯗꯤ ꯑꯦꯊ꯭ꯔꯥꯏꯇꯤꯁ ꯐꯍꯜꯂꯤ ꯈꯣꯡ ꯅꯥꯕ ꯒꯥꯎꯠ ꯂꯩꯕ ꯑꯁꯤꯁꯨ ꯕꯦꯠꯃꯤꯇꯟ ꯁꯥꯟꯅꯕꯁꯤꯗ ꯌꯥꯝꯅ ꯀꯩ ꯍꯥꯏꯅꯤ ꯌꯥꯝꯅ ꯅꯨꯡꯉꯥꯏꯖꯕ ꯐꯤꯜ ꯑꯃ ꯇꯧꯖꯩ ꯄꯨꯛꯅꯤꯡ ꯂꯧꯁꯤꯡ ꯍꯦꯟꯒꯠ ꯍꯜꯂꯤ